ꯊꯥꯔꯒ ꯊꯝꯕꯗ ꯃꯈꯣꯏꯅ ꯎꯈꯤꯕ ꯊꯣꯛꯑꯒꯗꯤ ꯑꯣ ꯃꯈꯣꯏꯒꯤ ꯃꯅꯤꯄꯨꯔꯁꯦ ꯃꯁꯥꯒꯤ ꯃꯔꯣꯟ ꯂꯩꯖꯗꯕ ꯃꯌꯦꯛ ꯂꯩꯖꯗꯕ ꯃꯤꯒꯤ ꯋꯥꯏꯔꯒ ꯌꯨꯖ ꯇꯧꯕ ꯁꯤꯖꯤꯟꯅꯕ ꯑꯣꯏꯅ ꯎꯈꯤꯅꯤ ꯑꯗꯨꯅ ꯑꯩꯈꯣꯏꯒꯤ ꯏꯔꯣꯜ ꯏꯌꯦꯛꯁꯤꯡ ꯑꯁꯦ ꯑꯩꯈꯣꯏꯅ ꯃꯈꯣꯏꯅ ꯕꯤꯖꯤꯇꯔꯁꯤꯡꯅ ꯎꯕ ꯃꯐꯝ ꯆꯥꯕ ꯃꯐꯝꯗ ꯐꯖꯅ ꯊꯦꯠꯄꯤꯕ ꯑꯗꯨꯒ ꯑꯩꯈꯣꯏꯒꯤ ꯐꯖꯅ ꯊꯦꯠꯄꯤꯗꯨꯅ ꯁꯤꯅ ꯑꯩꯈꯣꯏꯒꯤ ꯏꯌꯦꯛꯅꯤ ꯁꯤꯅ ꯑꯩꯈꯣꯏꯒꯤ ꯏꯔꯣꯜꯅꯤ ꯍꯥꯏꯕꯅꯆꯤꯡꯕ ꯑꯗꯨꯒꯤ ꯃꯇꯥꯡꯗ ꯑꯩꯈꯣꯏꯒꯤ ꯆꯥꯎꯈꯠꯄ ꯑꯃꯗꯤ ꯑꯩꯈꯣꯏꯒꯤ ꯍꯦꯔꯤꯇꯦꯖꯁꯦ ꯑꯩꯈꯣꯏꯒꯤ ꯁꯤ ꯑꯆꯧꯕ ꯊꯧꯗꯥꯡ ꯂꯣꯟꯁꯤꯅ ꯃꯌꯦꯛꯁꯤꯅ ꯑꯩꯈꯣꯏꯒꯤ ꯑꯆꯧꯕ ꯊꯧꯗꯥꯡ ꯂꯧꯋꯤ ꯍꯥꯏꯅ ꯊꯝꯖꯒꯦ